ꯑꯥ ꯑꯗꯣ ꯃꯤ ꯀꯌꯥ ꯁꯨꯁꯤꯒꯦ ꯈꯨꯠꯁꯨ ꯈꯨꯂꯥꯏꯅ ꯀꯩꯀꯩ ꯇꯧꯁꯤꯒꯦ ꯏꯆꯦ ꯁꯪꯉꯝ ꯑꯃꯗꯗꯤ ꯑꯩꯈꯣꯏ ꯇꯔꯥꯅꯤꯊꯣꯏꯃꯨꯛ ꯁꯨꯔꯗꯤ ꯌꯥꯝꯃꯦ ꯌꯥꯔꯣꯏ ꯅꯨꯄꯥ ꯃꯔꯤ ꯃꯉꯥ ꯎꯝ ꯅꯨꯄꯥ ꯃꯔꯤ ꯑꯃ ꯅꯨꯄꯤ ꯇꯔꯨꯛ ꯑꯥ ꯌꯥꯅꯤꯌꯦ ꯑꯗꯒꯤ ꯍꯩꯊꯥ ꯄꯣꯊꯥꯁꯨ ꯆꯪꯗꯣꯏꯅꯦꯕ ꯍꯩꯊꯥ ꯄꯣꯊꯥꯗꯣ ꯃꯤ ꯑꯃꯗ ꯂꯨꯄꯥ ꯌꯥꯡꯈꯩ ꯌꯥꯡꯈꯩ ꯆꯥꯡ ꯆꯥꯅꯕꯅꯤ ꯇꯟꯋꯣ ꯆꯥꯋꯣ ꯀ꯭ꯋꯥꯋꯣ ꯄꯨꯡ ꯇꯔꯨꯛꯇꯒꯤ ꯍꯧꯔꯅꯤꯅ ꯏꯆꯦꯀꯣ ꯑꯗꯨꯒ ꯄꯨꯡ ꯕꯥꯔꯣ ꯎꯝ ꯕꯥꯔꯣ ꯑꯗꯥꯏꯕꯣꯛ ꯁꯨꯗꯣꯏꯅꯤ ꯇꯟꯅꯦ ꯕ꯭ꯔꯦꯛꯇ ꯃꯌꯥꯏꯗ ꯀ꯭ꯋꯥꯅꯨꯡ ꯆꯥꯔꯅꯤ ꯈ꯭ꯋꯥꯏ ꯐꯥꯔꯁꯇ ꯆꯥꯅꯨꯡ ꯊꯛꯑꯅꯤꯗꯅ ꯇꯟꯒ ꯆꯥꯔꯅꯤꯗꯅ ꯑꯗꯒꯤ ꯑꯃꯨꯛ ꯆꯥꯅꯨꯡ ꯈꯔ ꯑꯃꯨꯛ ꯆꯥꯔꯅꯤ ꯑꯗꯒꯤ ꯃꯌꯥꯏ ꯋꯥꯏꯗ ꯑꯃꯨꯛ ꯆꯥ ꯈꯔ ꯈꯥꯛꯑꯒ ꯑꯩꯈꯣꯏ ꯇꯔꯥꯅꯤꯊꯣꯏꯁꯦ ꯑꯃꯨꯛ ꯊꯛꯇꯣꯏꯅꯦꯕꯀꯣ ꯎꯝ ꯎꯝ ꯑꯗꯨꯗꯃꯨꯛ ꯀ꯭ꯋꯥ ꯈꯔꯃꯨꯛ ꯆꯪꯗꯣꯏꯕ ꯑꯗꯨꯅꯤ ꯃꯤ ꯑꯃꯗ ꯂꯨꯄꯥ ꯌꯥꯡꯈꯩ ꯌꯥꯡꯈꯩꯒꯤ ꯆꯥꯡꯗꯣ ꯆꯥꯅꯩꯌꯦ ꯑꯧ ꯅꯨꯄꯥ ꯃꯔꯤꯃꯨꯛ ꯌꯥꯎꯔꯅꯤꯌꯦ ꯅꯨꯄꯤꯅ ꯈꯔ ꯌꯥꯝꯃꯅꯤ ꯅꯨꯄꯥꯒꯩꯗꯨꯅ ꯇꯧꯔꯅꯤ ꯅꯨꯄꯤꯒꯩꯅ ꯊꯥꯡꯖꯧ ꯇꯣꯛꯀꯨꯝꯕ ꯊꯥꯡꯖꯧꯒꯨꯝꯕꯗꯣ ꯄꯥꯏꯗꯣꯏꯕ ꯎꯝ

ꯍꯣꯏ ꯍꯣꯏ ꯏꯆꯦ ꯑꯥ

ꯑꯧ ꯑꯧ ꯏꯆꯦꯅ ꯑꯄꯥꯝ ꯑꯄꯥꯝꯕꯗꯣ ꯂꯤꯡ ꯌꯥꯔꯦ ꯑꯥꯎ ꯑꯗꯨꯁꯨ ꯈꯔ ꯄꯥꯏꯕꯤꯔꯛꯑꯣ ꯀꯦ ꯖꯤ ꯇꯔꯥꯃꯨꯛ ꯑꯗꯨꯝ ꯄꯥꯏꯕꯤꯔꯛꯑꯣ ꯑꯣ ꯑꯗꯒꯤ ꯈꯨꯠꯂꯪ ꯄꯩꯁꯥꯗꯣ ꯈꯨꯠꯂꯪ ꯄꯩꯁꯥꯗꯨꯁꯨ ꯏꯆꯦꯅ ꯑꯗꯨꯝ ꯄꯥꯏꯕꯤꯔꯛꯑꯣ ꯅꯨꯄꯥꯗꯅ ꯆꯥꯝꯃꯔꯤ ꯆꯥꯝꯃꯔꯤ ꯅꯨꯄꯤꯗꯅ ꯆꯍꯨꯝ

ꯑꯌꯨꯛ ꯅꯨꯡꯗꯤꯟ ꯄꯥꯔꯗꯤ ꯅꯨꯄꯥꯗꯗꯤ ꯆꯅꯤꯄꯥꯟ ꯇꯥꯔꯦ ꯅꯨꯄꯤꯗꯅ ꯆꯥꯇ꯭ꯔꯨꯛ ꯇꯥꯔꯦꯗꯅ ꯎꯝ ꯍꯣꯏ ꯏꯆꯦꯁꯨ ꯈꯔ ꯉꯟꯅ ꯂꯥꯛꯄꯤꯌꯣ ꯏꯆꯦꯁꯨ ꯍꯌꯦꯡ ꯌꯦꯟꯊꯣꯛ ꯌꯦꯟꯁꯤꯟꯗꯣ

ꯍꯣꯏ ꯍꯣꯏ ꯏꯁꯤꯡꯒꯗꯤꯅꯦ ꯏꯆꯦ ꯏꯁꯤꯡ ꯃꯥꯏꯁꯤꯡꯒꯁꯨ ꯄꯨꯕꯤꯔꯛꯎꯀꯣ ꯎꯝ ꯀꯔꯤꯑꯕ

ꯑꯌꯨꯛꯇꯗꯤ ꯍꯩ ꯆꯥꯔꯔꯣꯏ ꯅꯨꯡꯗꯤꯟꯗꯗꯤ ꯆꯥꯅꯤ ꯑꯌꯨꯛꯇꯅ ꯆꯥ ꯊꯛꯑꯒ ꯀ꯭ꯋꯥꯅꯨꯡ ꯆꯥꯔꯅꯤ ꯏꯆꯦꯒꯤꯁꯦ ꯀꯩꯅꯣꯃꯨꯛꯅꯤꯀꯣ ꯂꯧꯈꯥꯏꯃꯨꯛ ꯆꯥꯡꯂ ꯑꯣ ꯁꯪꯉꯝ ꯑꯃ ꯍꯣꯏ ꯍꯣꯏ ꯌꯥꯅꯤ ꯌꯥꯅꯤ ꯏꯆꯦ ꯍꯌꯦꯡ ꯉꯟꯇꯥ ꯂꯥꯛꯅꯕ ꯑꯗꯨꯝ ꯇꯧꯕꯤꯔꯣ ꯑꯩꯈꯣꯏꯁꯨ ꯉꯟꯇꯥ ꯊꯣꯛꯆꯔꯝꯃꯒꯦ

ꯍꯥꯏꯔꯛꯑꯣ ꯍꯥꯏꯔꯛꯑꯣ ꯏꯆꯦ ꯎꯝ ꯎꯝ

ꯍꯣꯏ

ꯏꯆꯦꯅ ꯇꯧꯍꯟꯅꯤꯡꯕ ꯇꯧꯍꯟꯅꯤꯡꯕꯗꯣ ꯑꯗꯨꯝ ꯍꯥꯏꯕꯤꯔꯛꯑꯣ

ꯌꯥꯏꯌꯦ ꯌꯥꯏꯌꯦ

ꯑꯩꯈꯣꯏ ꯑꯗꯥꯏꯗ ꯌꯥꯝ ꯂꯩꯌꯦ ꯎꯝ ꯃꯥꯅꯤ ꯍꯣꯏ ꯏꯆꯦ

ꯑꯍꯣꯏ ꯑꯩꯈꯣꯏ ꯈꯨꯠꯂꯪꯁꯦ ꯌꯥꯝ ꯊꯕꯛ ꯌꯥꯝ ꯀꯟꯕ ꯄꯥꯔꯇꯤꯅꯤ ꯏꯆꯦ

ꯑꯗꯣ ꯑꯦꯄꯤꯒꯗꯣ ꯑꯃꯃꯝ ꯌꯥꯎꯕꯤꯔꯛꯑꯣ ꯍꯣꯏ ꯍꯣꯏ ꯍꯣꯏ ꯍꯣꯏ